ꯑꯩ ꯉꯁꯥꯏ ꯃꯦꯁꯣꯗꯒꯤ ꯄꯨꯠ ꯑꯃ ꯑꯩꯈꯣꯏ ꯎꯄꯨ ꯑꯃꯈꯛ ꯀꯛꯄꯅꯦ ꯑꯗꯣ ꯎꯄꯨꯗꯨ ꯌꯦꯡꯕ ꯀꯥꯟꯗ ꯁꯣ ꯂꯣꯟꯐꯝꯒꯤ ꯑꯩꯈꯣꯏꯒꯤ ꯂꯣꯛ ꯑꯃ ꯌꯥꯗ ꯂꯩꯔꯝꯃꯦ ꯑꯁ ꯌꯥꯝ ꯐꯕ꯭ꯔꯥꯀꯥꯏꯅ ꯈꯜꯂꯦ ꯑꯗꯣ ꯌꯥꯝ ꯐꯠꯇꯅ ꯂꯩꯔꯝꯃꯦ ꯃꯥꯁꯦ